ꯄꯨꯟꯁꯤꯗ ꯑꯩꯅ ꯆꯠꯂꯤꯕ ꯃꯑꯣꯡ ꯑꯩꯅ ꯇꯧꯔꯤꯕ ꯃꯑꯣꯡꯁꯦ ꯋꯥꯔꯒ ꯂꯩꯔꯦ ꯅꯠꯇ꯭ꯔꯒꯅ ꯑꯁꯨꯝ ꯇꯧꯕꯁꯤꯗ ꯌꯥꯗ꯭ꯔꯦ ꯍꯥꯏꯇꯥꯔꯒꯗꯤ ꯃꯑꯣꯡ ꯑꯃꯗ ꯄꯨꯟꯁꯤꯗꯨ ꯆꯦꯟꯁ ꯇꯧꯕ ꯇꯥꯏ ꯑꯩꯒꯤ ꯆꯠꯂꯤꯕ ꯃꯑꯣꯡꯗꯣ ꯆꯦꯟꯁ ꯇꯧꯊꯣꯛꯑꯒ ꯍꯣꯡꯗꯣꯛꯑꯒ ꯀꯔꯝꯕ ꯃꯑꯣꯡꯗ ꯅꯨꯡꯉꯥꯏꯔꯛꯀꯗꯒꯦ ꯍꯥꯏꯕꯗꯨ ꯌꯦꯡꯉꯒ ꯆꯦꯟꯁ ꯇꯧꯊꯣꯛꯈꯣ ꯍꯣꯡꯗꯣꯛꯑꯦ ꯑꯗꯨꯀꯥꯟꯗ ꯑꯍꯣꯡꯕꯗꯨꯗ ꯑꯐꯕ ꯑꯣꯏꯔꯝꯃꯒꯅ ꯑꯗꯨꯝ ꯅꯨꯡꯉꯥꯏꯕ ꯑꯣꯏꯈꯤ ꯑꯗꯨꯒ ꯑꯐꯕ ꯃꯤꯒ ꯂꯣꯏꯅꯔꯒꯗꯤ ꯑꯐꯕ ꯃꯤꯒ ꯇꯤꯟꯅꯔꯒꯗꯤ ꯄꯨꯟꯁꯤꯒꯤ ꯑꯐꯕ ꯑꯗꯨꯝ ꯅꯨꯡꯉꯥꯏꯕ ꯍꯥꯏꯕꯗꯣ ꯑꯣꯏꯔꯛꯑꯦ ꯃꯔꯝꯗꯤ ꯑꯐꯕ ꯃꯤꯗꯨꯅ ꯇꯥꯛꯄ ꯑꯐꯕ ꯃꯤꯗꯨꯅ ꯍꯥꯏꯕꯗꯣ ꯑꯩꯅ ꯇꯥꯔꯒꯗꯤ ꯑꯩꯁꯨ ꯑꯗꯨꯝ ꯑꯐꯕ ꯑꯣꯏꯕ ꯇꯥꯕꯅꯦ ꯑꯗꯨꯅ ꯑꯗꯨꯝ ꯑꯣꯏꯈꯤ ꯄꯨꯟꯁꯤꯁꯤ ꯐꯠꯇ꯭ꯔꯦ ꯍꯥꯏꯗꯨꯅ ꯑꯗꯨꯝ ꯂꯩꯔꯒꯗꯤ ꯑꯗꯨꯝ ꯐꯔꯔꯣꯏ ꯑꯗꯨꯅ ꯆꯦꯟꯁ ꯇꯧꯊꯣꯛꯑꯒ ꯑꯐꯕ ꯂꯝꯕꯤꯗ ꯍꯥꯏꯕꯗꯤ ꯐꯠꯇꯕꯕꯨ ꯑꯣꯏꯔꯝꯃꯕꯁꯨ ꯑꯐꯕꯕꯨ ꯑꯣꯏꯔꯝꯃꯕꯁꯨ ꯆꯦꯟꯁ ꯇꯧꯔꯒ ꯌꯦꯡꯉꯒ ꯍꯦꯟꯅ ꯅꯨꯡꯉꯥꯏꯕ ꯃꯑꯣꯡꯗ ꯁꯦꯝꯇꯣꯛꯄ ꯌꯥꯏ ꯑꯗꯨꯃꯥꯏꯅ ꯇꯧꯔꯒ ꯁꯦꯝꯗꯣꯛꯑꯒ ꯑꯩꯒꯤ ꯄꯨꯟꯁꯤꯒꯤ ꯅꯨꯡꯉꯥꯏꯕꯒꯤ ꯑꯍꯣꯡꯕ ꯑꯃ ꯂꯥꯛꯈꯤ ꯃꯔꯝ ꯑꯗꯨꯅ ꯑꯐꯕ ꯃꯤꯒꯤ ꯄꯥꯎꯇꯥꯛ ꯂꯧꯔꯒ ꯑꯐꯕ ꯑꯗꯣꯝꯗ ꯆꯠꯂꯒꯅ ꯑꯐꯕ ꯑꯣꯏꯔꯛꯑꯦ